ꯏꯍꯥꯛꯒꯤ ꯂꯩꯀꯣꯜ ꯅꯠꯇ꯭ꯔꯒ ꯏꯪꯈꯣꯜ ꯁꯤꯟꯅꯕꯗ ꯏꯁꯤꯡ ꯆꯥꯏꯕꯁꯦ ꯑꯩꯈꯣꯏꯒꯤ ꯂꯩꯀꯥꯏꯗ ꯑꯗꯨꯝ ꯑꯩꯍꯥꯛꯅ ꯈꯨꯠꯇ ꯑꯣꯏꯅ ꯏꯁꯤꯡ ꯄꯤꯕꯅꯤ ꯏꯁꯄ꯭ꯔꯤꯡꯂꯔ ꯑꯣꯏꯅ ꯁꯤꯖꯤꯟꯅꯕꯁꯨ ꯌꯥꯎꯈ꯭ꯔꯦ ꯍꯧꯖꯤꯛꯀꯥꯟ ꯑꯩꯈꯣꯏꯅ ꯑꯦꯒ꯭ꯔꯤꯀꯜꯆꯔꯦꯜ ꯗꯤꯄꯥꯔꯠꯃꯦꯟꯗꯒꯤ ꯄꯥꯏꯞ ꯅꯠꯇ꯭ꯔꯒ ꯏꯁꯄ꯭ꯔꯤꯡꯂꯔ ꯁꯤꯖꯤꯟꯅꯕ ꯍꯧꯈ꯭ꯔꯦ ꯑꯩꯈꯣꯏ ꯏꯁꯄ꯭ꯔꯤꯡꯂꯔ ꯁꯤꯖꯤꯟꯅꯕꯁꯤ ꯈ꯭ꯋꯥꯏꯗꯒꯤ ꯐꯕꯅꯤ ꯏꯁꯤꯡ ꯄꯤꯕꯅ ꯄꯤꯅꯕ ꯃꯇꯝ ꯈꯔꯗꯒꯤ ꯂꯣꯏꯕ ꯌꯥꯝꯕꯅꯤ ꯈꯨꯠꯅ ꯏꯁꯤꯡ ꯄꯤꯔꯗꯤ ꯑꯗꯨꯝ ꯑꯩꯈꯣꯏ ꯑꯋꯥꯕ ꯐꯪꯈ꯭ꯔꯅꯤ ꯑꯗꯨꯕꯨ ꯏꯁꯄ꯭ꯔꯤꯡꯂꯔ ꯁꯤꯖꯤꯟꯅꯈ꯭ꯔꯗꯤ ꯃꯇꯝꯁꯨ ꯆꯪꯗꯦ ꯑꯋꯥꯕꯁꯨ ꯐꯪꯗꯦ ꯑꯗꯨꯒꯤ ꯗꯃꯛ ꯏꯁꯄ꯭ꯔꯤꯡꯂꯔ ꯁꯤꯖꯤꯟꯅꯕꯅ ꯈ꯭ꯋꯥꯏꯗꯒꯤ ꯐꯕꯅꯤ ꯏꯁꯤꯡ ꯃꯥꯡꯕꯁꯨ ꯏꯁꯄ꯭ꯔꯤꯡꯂꯔꯗ ꯌꯥꯝ